ꯍꯣꯏ ꯑꯩ ꯑꯩꯒꯤ ꯅꯥꯠꯀꯤ ꯑꯣꯏꯕ ꯄꯣꯠ ꯆꯩ ꯖꯒꯣꯏ ꯈꯪꯗꯦ ꯐꯤꯔꯣꯜ ꯈꯪꯗꯦ ꯑꯩ ꯎꯠꯅꯤꯡꯉꯦ ꯑꯗꯨꯕꯨ ꯑꯇꯣꯞꯄ ꯃꯐꯝꯗ ꯆꯠꯄ ꯍꯥꯏꯕꯗꯨꯁꯨ ꯑꯩ ꯆꯠꯅꯤꯡꯉꯦ ꯑꯗꯨꯕꯨ ꯑꯩ ꯆꯠꯄ ꯉꯝꯃꯣꯏꯗꯕ ꯂꯩꯕꯒꯤ ꯃꯔꯝꯅ ꯑꯗꯨꯗꯤ ꯑꯩ ꯆꯠꯄꯗꯤ ꯉꯝꯖꯔꯔꯣꯏ